ꯃꯍꯩꯔꯣꯏꯁꯤꯡꯅ ꯐꯪꯕ ꯁ꯭ꯀꯣꯂꯔꯁꯤꯞꯁꯤꯡ ꯂꯩ ꯑꯍꯥꯟꯕꯗ ꯏꯁꯥꯜ ꯎꯗꯦꯁ ꯁ꯭ꯀꯣꯂꯔꯁꯤꯞ ꯍꯥꯏꯔꯤꯕ ꯁ꯭ꯀꯣꯂꯔꯁꯤꯞ ꯑꯁꯤꯗ ꯇꯨꯋꯦꯜꯄ ꯊꯥꯈ꯭ꯔꯕ ꯁꯥꯇ꯭ꯔ ꯈꯨꯗꯤꯡꯃꯛꯄꯨ ꯌꯨ ꯖꯤ ꯁꯤꯅ ꯄꯤꯕ ꯁ꯭ꯀꯣꯂꯔꯁꯤꯞ ꯑꯃꯅꯤ ꯍꯥꯏꯔꯤꯕ ꯁ꯭ꯀꯣꯂꯔꯁꯤꯞ ꯑꯁꯤꯗ ꯁꯥꯇ꯭ꯔꯕꯨ ꯐꯔꯗꯔ ꯁ꯭ꯇꯗꯤꯁ ꯇꯧꯕꯗ ꯃꯇꯦꯡ ꯌꯥꯝꯅ ꯆꯥꯎꯅ ꯄꯤꯕꯤ ꯑꯅꯤ ꯁꯨꯕꯗ ꯑꯣ ꯕꯤ ꯁꯤ ꯁ꯭ꯀꯣꯂꯔꯁꯤꯞ ꯍꯥꯏꯔꯤꯕ ꯁ꯭ꯀꯣꯂꯔꯁꯤꯞ ꯑꯁꯤꯗ ꯕꯦꯛꯋꯥꯔꯠ ꯀ꯭ꯂꯥꯁꯦꯁꯁꯤꯡꯗ ꯂꯩꯔꯤꯕ ꯁꯥꯇ꯭ꯔ ꯈꯨꯗꯤꯡꯃꯛꯄꯨ ꯃꯅꯤꯄꯨꯔ ꯒꯣꯔꯃꯦꯟꯅ ꯐꯥꯏꯅꯦꯟꯁꯦꯜ ꯆꯦꯂꯦꯟꯖꯦꯁ ꯐꯦꯁ ꯇꯧꯔꯤꯕ ꯁꯥꯇ꯭ꯔꯁꯤꯡꯕꯨ ꯃꯅꯤꯄꯨꯔ ꯒꯣꯔꯃꯦꯟꯅ ꯌꯥꯝꯅ ꯆꯥꯎꯅ ꯃꯇꯦꯡ ꯄꯥꯡꯍꯟꯕꯤ ꯑꯍꯨꯝ ꯁꯨꯕꯗ ꯏꯟꯄꯥꯌꯔ ꯑꯦꯋꯥꯔꯠ ꯁ꯭ꯀꯣꯂꯔꯁꯤꯞ ꯍꯥꯏꯔꯤꯕ ꯁ꯭ꯀꯣꯂꯔꯁꯤꯞꯁꯤ ꯁꯥꯇ꯭ꯔ ꯇꯨꯋꯦꯜꯞ ꯊꯥꯈꯤꯕ ꯁꯥꯇ꯭ꯔꯁꯤꯡ

ꯁ꯭ꯀꯣꯂꯔꯁꯤꯞ ꯄꯤꯕꯤ ꯁꯤ ꯁ꯭ꯀꯣꯂꯔꯁꯤꯞꯁꯤꯗ ꯗꯤꯁꯇꯤꯡꯁꯟ ꯐꯪꯕ ꯑꯃꯗꯤ ꯄꯣꯖꯤꯁꯟ ꯂꯦꯞꯄ ꯑꯃꯁꯨꯡ ꯃꯥꯛ ꯋꯥꯡꯅ ꯐꯪꯈꯤꯕ ꯁꯥꯇ꯭ꯔꯁꯤꯡꯒꯤ ꯁ꯭ꯀꯣꯂꯔꯁꯤꯞꯅꯤ ꯏꯟꯁꯄꯥꯌꯔ ꯑꯦꯋꯥꯔꯠ ꯁ꯭ꯀꯣꯂꯔꯁꯤꯞ ꯍꯥꯏꯔꯤꯁꯦ ꯅꯨꯄꯤꯁꯤꯡ ꯃꯍꯩꯔꯣꯏꯁꯤꯡꯒꯤꯁꯨ ꯁ꯭ꯀꯣꯂꯔꯁꯤꯞ ꯂꯩꯒꯅꯤ ꯑꯍꯥꯟꯕꯗ ꯏꯟꯗꯤꯔꯥ ꯒꯥꯟꯙꯤ ꯁꯤꯡꯒꯜ ꯒꯔꯜ ꯆꯥꯏꯜ ꯁ꯭ꯀꯣꯂꯔꯁꯤꯞ ꯍꯥꯏꯔꯤꯕ ꯁ꯭ꯀꯣꯂꯔꯁꯤꯞ ꯑꯁꯤꯗ ꯅꯨꯄꯤ ꯑꯗꯨꯒꯤ ꯃꯃꯥ ꯃꯄꯥ ꯂꯩꯇ꯭ꯔꯕ ꯁꯥꯇ꯭ꯔꯁꯤꯡꯕꯨ ꯄꯤꯕꯤꯕ ꯁ꯭ꯀꯣꯂꯔꯁꯤꯞꯅꯤ ꯑꯅꯤꯁꯨꯕꯗ ꯔꯥꯅꯤ ꯂꯛ꯭ꯁꯃꯤ ꯚꯥꯏ ꯁ꯭ꯀꯤꯝ ꯃꯁꯤ ꯁ꯭ꯀꯣꯂꯔꯁꯤꯞ ꯑꯁꯤ ꯅꯨꯄꯤ ꯑꯃꯁꯨꯡ ꯅꯨꯄꯥꯕꯨ ꯊꯣꯡ ꯃꯥꯟꯅꯅ ꯌꯦꯡꯅꯡꯉꯥꯏꯒꯤ ꯍꯥꯏꯗꯤ ꯏꯀ꯭ꯌꯦꯂꯤꯇꯤ ꯄꯤꯅꯉꯥꯏꯒꯤ ꯁ꯭ꯀꯣꯂꯔꯁꯤꯞ ꯑꯃꯅꯤ